ꯍꯣꯏ ꯏꯁꯩ ꯁꯛꯄꯒꯤꯗꯃꯛꯇ ꯑꯩꯅ ꯃꯇꯝ ꯑꯁꯤ ꯅꯣꯡꯃꯗ ꯊꯕꯛ ꯀꯨꯝꯕ ꯂꯩꯔꯒꯗꯤ ꯑꯩ ꯅꯣꯡꯃꯗ ꯄꯨꯡꯈꯥꯏꯃꯨꯛ ꯄꯨꯡ ꯑꯃꯒꯤ ꯃꯌꯥ ꯁꯛꯆꯩ ꯑꯗꯨꯒ ꯊꯕꯛ ꯀꯨꯝꯕ ꯂꯩꯇꯕ ꯁꯨꯇꯤ ꯒꯨꯝꯕ ꯂꯩꯕ ꯀꯥꯟꯗꯗꯤ ꯑꯩ ꯄꯨꯡ ꯑꯅꯤ ꯑꯍꯨꯝꯒꯤ ꯃꯌꯥ ꯁꯛꯄ ꯌꯥꯎꯖꯩ ꯍꯣꯏ ꯏꯁꯩ ꯁꯛꯄꯁꯤ ꯑꯩꯅ ꯑꯩꯅ ꯌꯨꯇ꯭ꯌꯨꯕ ꯀꯨꯝꯕ ꯌꯦꯡꯕ ꯀꯥꯟꯗ ꯑꯩꯅ ꯄꯥꯝꯖꯕ ꯏꯁꯩ ꯑꯃ ꯌꯥꯎꯔꯛꯂꯦꯅ ꯈꯜꯂꯣ ꯃꯗꯨꯒꯤ ꯂꯤꯔꯤꯛꯁꯇꯨ ꯑꯩꯅ ꯌꯨꯇ꯭ꯌꯨꯕꯇ ꯐꯖꯅ ꯌꯦꯡꯊꯣꯛꯑꯒ ꯇꯣꯉꯥꯟꯅ ꯀꯣꯟꯅ ꯑꯩꯅ ꯑꯃꯨꯛ ꯑꯩꯒꯤ ꯏꯟꯁꯇ꯭ꯔꯨꯃꯦꯟ ꯍꯥꯏꯗꯤ ꯒ꯭ꯋꯤꯇꯔꯒꯨꯝꯕ ꯁꯤꯖꯤꯟꯅꯔꯒ ꯑꯩꯅ ꯑꯃꯨꯛ ꯇꯨꯡ ꯀꯣꯏꯅ ꯁꯛꯆꯩ ꯏꯁꯩ ꯑꯗꯣ ꯑꯩ ꯐꯖꯅ ꯁꯛꯆꯅꯕ ꯉꯝꯅꯕ ꯈꯣꯟ ꯑꯍꯥꯟꯕ ꯐꯖꯅ ꯇꯝꯕ ꯑꯃ ꯗꯔꯀꯥꯔ ꯂꯩ ꯑꯗꯨꯒ ꯇꯝꯂꯕ ꯃꯇꯨꯡꯗ ꯏꯁꯩ ꯑꯗꯨ ꯁꯛꯆꯕꯅꯤ ꯑꯩꯅ ꯑꯁꯨꯝ ꯇꯧꯗꯨꯅ ꯑꯩꯁꯤ ꯁꯨꯇꯤ ꯂꯩꯕ ꯀꯥꯟꯗꯗꯤ ꯄꯨꯡ ꯑꯅꯤ ꯑꯍꯨꯝꯒꯤ ꯃꯌꯥ ꯁꯛꯄ ꯉꯝꯖꯩ ꯑꯗꯨꯕꯨ ꯁꯨꯇꯤ ꯂꯩꯇꯕ ꯀꯥꯟꯗꯗꯤ ꯊꯕꯛ ꯍꯥꯏꯕꯗꯤ ꯊꯑꯣꯏꯅ ꯃꯇꯝ ꯀꯥꯏꯊꯣꯛꯄ ꯉꯝꯖꯗꯕꯅꯤꯅ ꯄꯨꯡꯈꯥꯏꯃꯨꯛꯀꯤ ꯃꯌꯥ ꯈꯛꯇꯪ ꯁꯛꯆꯩ